ꯇꯦꯛꯅꯣꯂꯣꯖꯤ ꯆꯥꯎꯈꯠꯂꯛꯄꯒꯤ ꯃꯇꯨꯡꯏꯟꯅ ꯍꯥꯟꯅꯗꯤ ꯔꯦꯗꯤꯑꯣꯗ ꯇꯥꯔꯝꯕ ꯏꯁꯩꯗꯣ ꯍꯧꯖꯤꯛꯇꯤ ꯌꯨꯇꯨꯞꯇ ꯐꯦꯁꯕꯨꯛꯇ ꯅꯠꯇ꯭ꯔꯒꯅ ꯏꯟꯁꯇꯥꯗ ꯑꯩꯈꯣꯏꯅ ꯁꯔꯁ ꯇꯧꯔꯒ ꯇꯥꯅꯤꯡꯕ ꯃꯑꯣꯡꯗ ꯇꯥꯕ ꯌꯥꯔꯦ ꯔꯤꯜꯁ ꯅꯝꯒꯦ ꯍꯥꯏꯔꯁꯨ ꯊꯥꯒꯠꯄ ꯈꯣꯠꯄ ꯂꯣꯏꯅ ꯌꯥꯔꯦ ꯑꯗꯨꯒ

ꯑꯩꯈꯣꯏꯅ ꯇꯥꯅꯤꯡꯕ ꯏꯁꯩꯗꯨ ꯌꯨꯇꯨꯞꯇ ꯁꯔꯁ ꯇꯧꯔꯒ ꯑꯗꯨꯝ ꯊꯥꯕ ꯌꯥꯔꯦ ꯍꯥꯟꯅꯒ ꯍꯧꯖꯤꯛꯀ ꯌꯥꯝꯅ ꯈꯦꯠꯅꯕ ꯍꯥꯏꯗꯨ ꯑꯣꯏꯔꯦ ꯍꯧꯖꯤꯛꯇꯤ ꯐꯦꯁꯕꯨꯛꯇ ꯑꯣꯏꯒꯦꯔꯥ ꯕꯤꯗꯤꯑꯣ ꯑꯣꯏꯔꯁꯨ ꯌꯦꯡꯅꯤꯡꯕ ꯌꯦꯡꯕ ꯌꯥꯔꯦ ꯍꯥꯟꯅꯅ ꯔꯦꯗꯤꯑꯣꯗ ꯈꯛꯇꯪ ꯇꯥꯔꯝꯕꯅꯤ ꯍꯧꯖꯤꯛꯇꯤ ꯕꯤꯗꯤꯑꯣ ꯏꯁꯩꯁꯦ ꯄ꯭ꯂꯦꯠꯇ ꯑꯣꯏꯒꯦꯔꯥ ꯌꯨꯇꯨꯞꯇ ꯑꯣꯏꯒꯦꯔꯥ ꯏꯁꯃꯥꯔꯠ ꯐꯣꯟꯗ ꯑꯣꯏꯅ ꯇꯥꯅꯤꯡꯕ ꯇꯥꯕ ꯌꯥꯔꯦ ꯑꯗꯨ ꯏꯟꯁꯇꯥꯗ ꯑꯩꯈꯣꯏꯅ ꯔꯤꯜꯁꯨ ꯅꯝꯃꯒ ꯊꯥꯒꯠꯅꯤꯡꯕ ꯃꯑꯣꯡꯗ ꯊꯥꯒꯠꯄ ꯌꯥꯔꯦ ꯍꯧꯖꯤꯛꯇꯤ ꯕꯤꯗꯤꯑꯣ ꯏꯁꯩꯁꯦ ꯍꯥꯟꯅꯗꯤ ꯇꯤ ꯚꯤꯗ ꯇꯤꯂꯤꯚꯤꯖꯟꯗ ꯌꯦꯡꯉꯝꯕꯅꯤ ꯑꯗꯨꯕꯨ ꯍꯧꯖꯤꯛꯇꯤ ꯐꯣꯟꯁꯤꯗ ꯁꯔꯁ ꯇꯧꯔꯒ ꯑꯩꯈꯣꯏꯅ ꯌꯨꯇꯨꯞꯇ ꯌꯨꯇꯨꯞꯇꯁꯨ ꯌꯦꯡꯕ ꯌꯥꯔꯦ ꯑꯗꯨꯒ ꯏꯟꯁꯇꯥꯗꯁꯨ ꯑꯗꯨꯝ ꯇꯥꯕ ꯌꯥꯔꯦ ꯐꯦꯁꯕꯨꯛꯇꯁꯨ ꯌꯦꯡꯕ ꯌꯥꯔꯦ ꯑꯩꯈꯣꯏꯅ ꯍꯧꯖꯤꯛꯇꯤ ꯏꯁꯩ ꯇꯥꯅꯕꯁꯤ ꯑꯃꯗ ꯑꯣꯏꯒꯦꯔꯥ ꯑꯃꯗ ꯑꯣꯏꯒꯦꯔꯥ ꯏꯁꯃꯥꯔꯠ ꯐꯣꯟ ꯑꯁꯤꯗ ꯂꯣꯏꯅ ꯇꯥꯕ ꯌꯥꯔꯦ ꯍꯥꯟꯅꯗꯤ ꯔꯦꯗꯤꯑꯣ ꯅꯠꯇ꯭ꯔꯒꯅ ꯇꯤꯂꯤꯚꯤꯖꯟꯗ ꯈꯛꯇꯪ ꯇꯥꯔꯝꯕꯅꯤ ꯍꯧꯖꯤꯛꯇꯤ ꯏꯁꯃꯥꯔꯠ ꯐꯣꯟꯁꯤꯗ ꯂꯣꯏꯅ ꯌꯥꯔꯦ